ꯑꯩꯍꯥꯛꯅ ꯍꯤꯡꯅꯅꯕꯒꯤ ꯂꯝꯕꯤꯗ ꯋꯥꯛꯁꯣꯞ ꯑꯃ ꯇꯧꯔꯤ ꯇꯧꯔꯤꯕ ꯊꯕꯛ ꯊꯧꯔꯝ ꯑꯁꯤꯗ ꯑꯩꯍꯥꯛ ꯊꯕꯛ ꯊꯧꯔꯝ ꯑꯁꯤꯒꯤ ꯃꯇꯨꯡ ꯏꯟꯅ ꯍꯤꯡꯅꯅꯕꯒꯤꯗꯃꯛ ꯇꯧꯔꯤꯕ ꯊꯕꯛ ꯑꯁꯤꯗ ꯊꯋꯥꯏ ꯍꯛꯆꯥꯡ ꯄꯨꯛꯅꯤꯡ ꯄꯨꯝꯅꯃꯛ ꯂꯨꯞꯄꯒ ꯂꯩ ꯑꯃꯁꯨꯡ ꯀ꯭ꯂꯤꯌꯥꯔ ꯂꯝꯕꯤ ꯄꯨꯝꯅꯃꯛ ꯋꯥꯛꯁꯣꯞ ꯑꯁꯤꯗ ꯑꯩꯍꯥꯛꯀꯤ ꯋꯥꯈꯜ ꯄꯨꯝꯅꯃꯛ ꯋꯥꯔꯦꯞ ꯂꯧꯋꯤ